ꯑꯩꯅ ꯗꯨꯀꯥꯟꯗꯒꯤ ꯍꯦꯌꯥꯔ ꯑꯣꯏꯜ ꯑꯃ ꯂꯧꯔꯨꯏ ꯃꯃꯤꯡꯅ ꯃꯃꯥ ꯑꯥꯔꯠ ꯀꯧꯏ ꯃꯗꯨ ꯁꯤꯖꯤꯟꯅꯔꯨꯕꯗꯒꯤ ꯁꯝ ꯌꯥꯝꯅ ꯀꯦꯜꯂꯤ ꯑꯦꯂꯔꯖꯤ ꯇꯧꯏ ꯂꯨꯄꯧ ꯍꯦꯟꯅ ꯊꯥꯡꯂꯛꯑꯦ ꯁꯝꯒꯤ ꯃꯇꯣꯟꯁꯦ ꯄꯣꯈꯥꯏꯔꯛꯑꯦ ꯌꯥꯝꯅ ꯀꯥꯟꯅꯒꯅꯤꯅ ꯈꯜꯂꯨꯔꯒ ꯑꯩꯒꯤ ꯁꯝꯁꯤꯗꯗꯤ ꯆꯥꯟꯅꯔꯝꯗ꯭ꯔꯦ